ꯑꯩꯅ ꯈ꯭ꯋꯥꯏ ꯄꯥꯝꯕꯁꯤꯗꯤ ꯀꯤꯔꯀꯦꯠ ꯃꯁꯥꯟꯅ ꯀꯤꯔꯀꯦꯠ ꯃꯁꯥꯟꯅ ꯑꯁꯤ ꯑꯩꯅ ꯑꯃꯨꯛꯀ ꯍꯦꯟꯅ ꯄꯥꯝꯃꯤꯁꯤ ꯃꯔꯝꯕꯨꯗꯤ ꯃꯈꯣꯏ ꯕꯕꯥꯒꯤ ꯃꯌꯥꯝꯕꯁꯦ ꯑꯁꯤ ꯀꯤꯔꯀꯦꯠ ꯄ꯭ꯂꯦꯌꯥꯔ ꯍꯥꯏꯕꯗꯤ ꯑꯩꯈꯣꯏ ꯀꯤꯔꯀꯦꯠ ꯄ꯭ꯂꯦꯌꯥꯔ ꯑꯣꯏꯔꯝꯕꯗꯒꯤ ꯑꯩꯅ ꯑꯩꯅ ꯑꯉꯥꯡ ꯑꯣꯏꯔꯤꯉꯩꯗꯒꯤ ꯃꯥꯅ ꯑꯩꯁꯦ ꯀ꯭ꯔꯤꯛꯀꯦꯠꯁꯦ ꯇꯥꯛꯄꯤꯔꯛꯄ ꯀ꯭ꯔꯤꯛꯀꯦꯠ ꯇꯥꯛꯄꯁꯦ ꯑꯩ ꯁꯨꯝ ꯑꯉꯥꯡ ꯑꯣꯏꯔꯤꯉꯩ ꯇꯧꯔꯛꯑꯕꯅꯤꯅ ꯀ꯭ꯔꯤꯛꯀꯦꯠꯁꯤꯗ ꯑꯩꯁꯦ ꯄꯥꯝꯃꯛꯄ ꯃꯥꯅ ꯑꯩꯉꯣꯟꯗ ꯑꯩꯅ ꯀ꯭ꯔꯤꯛꯀꯦꯠ ꯀꯥꯏꯅ ꯁꯥꯟꯅꯕꯁꯤ ꯃꯥꯅ ꯐꯨꯜ ꯁꯄꯣꯔꯠ ꯌꯥꯝ ꯇꯧꯕꯤ ꯑꯗꯨꯕꯨ ꯑꯗꯨꯗꯁꯨ ꯅꯠꯇꯅ ꯑꯩꯈꯣꯏ ꯀ꯭ꯔꯤꯛꯀꯦꯠ ꯍꯥꯏꯕꯁꯤꯗꯤ ꯏꯟꯗꯤꯌꯥꯒꯤ ꯑꯣꯏꯅꯗꯤ ꯅꯦꯁꯅꯦꯟ ꯒꯦꯝ ꯑꯣꯏꯕꯅꯤꯅ ꯁꯤꯗꯁꯨ ꯑꯣꯏꯅ ꯄꯥꯝꯃꯦ ꯄ꯭ꯂꯁ ꯑꯩꯅ ꯍꯦꯟꯅ ꯑꯃꯨꯛ ꯄꯥꯝꯃꯤꯕꯁꯤꯅ ꯀ꯭ꯔꯤꯛꯀꯦꯠ ꯁꯥꯟꯅꯕ ꯏꯟꯗꯤꯌꯥꯒꯤ ꯄ꯭ꯂꯦꯌꯥꯔ ꯑꯌꯥꯝꯕ ꯅꯦꯁꯅꯦꯜ ꯄ꯭ꯂꯦꯌꯥꯔ ꯃꯈꯩ ꯀ꯭ꯔꯤꯛꯀꯦꯠꯀꯤ ꯍꯦꯛ ꯑꯣꯏꯈ꯭ꯔꯗꯤ ꯑꯗꯨꯝ ꯄꯩꯁꯥꯁꯦ ꯁꯔꯀꯥꯔꯅ ꯏꯟꯗꯤꯌꯥ ꯁꯔꯀꯥꯔꯅ ꯌꯥꯝ ꯌꯥꯝ ꯄꯤꯕꯁꯦ ꯁꯤꯅꯁꯨ ꯃꯔꯝ ꯑꯣꯏꯗꯨꯅ ꯑꯩ ꯀ꯭ꯔꯤꯛꯀꯦꯠꯁꯤꯗꯁꯨ ꯄꯩꯁꯥꯁꯨ ꯄꯥꯏꯅꯤꯡꯕꯒꯤ ꯃꯇꯨꯡꯏꯟꯅ ꯑꯩ ꯀ꯭ꯔꯤꯛꯀꯦꯠꯁꯤꯗ ꯑꯩ ꯍꯦꯟꯅ ꯊꯋꯥꯏ ꯍꯛꯆꯥꯡꯁꯤ ꯌꯥꯎꯅ ꯑꯩ ꯄꯥꯝꯕꯅꯤ ꯀ꯭ꯔꯤꯛꯀꯦꯠꯁꯤꯗ ꯑꯗꯨꯗꯩꯗꯤ ꯀ꯭ꯔꯤꯛꯀꯦꯠ ꯁꯥꯟꯅꯕ ꯀꯩꯅꯣ ꯀꯥꯡꯕꯨꯁꯤꯁꯨ ꯑꯩꯅ ꯚꯤꯔꯥꯠ ꯀꯣꯂꯤ ꯁꯆꯤꯟ ꯇꯦꯟꯗꯨꯜꯀꯔ ꯑꯩꯅ ꯑꯉꯥꯡ ꯑꯣꯏꯔꯤꯉꯩꯗꯒꯤ ꯑꯗꯨꯝ ꯃꯣꯏꯁꯤ ꯄꯥꯝꯗꯨꯅ ꯂꯥꯛꯑꯕꯅꯤꯅ ꯑꯩꯈꯣꯏ ꯕꯥꯆꯧꯁꯨ ꯁꯥꯟꯅꯔꯑꯕꯅꯤꯅ ꯐꯨꯜ ꯁꯄꯣꯔꯠꯁꯨ ꯏꯃꯨꯡꯒꯤ ꯐꯨꯜ ꯁꯄꯣꯔꯠꯁꯨ ꯌꯥꯝ ꯄꯤꯕꯤꯕꯅꯤꯅ ꯑꯩꯅ ꯃꯁꯤꯗ ꯄꯥꯝꯂꯤꯕꯅꯤ